ꯃꯅꯤꯄꯨꯔꯤ ꯂꯣꯟ ꯑꯁꯤꯅ ꯑꯩꯈꯣꯏ ꯃꯅꯤꯄꯨꯔꯗ ꯌꯥꯝ ꯆꯥꯎꯅ ꯔꯣꯜ ꯑꯃ ꯂꯧꯏ ꯍꯥꯏꯕꯗꯤ ꯃꯅꯤꯄꯨꯔꯤ ꯂꯣꯟ ꯑꯁꯤ ꯑꯩꯈꯣꯏ ꯌꯥꯝꯂꯕ ꯖꯥꯇꯤ ꯃꯅꯤꯄꯨꯔꯒꯤ ꯖꯥꯇꯤ ꯃꯌꯥꯝꯗ ꯂꯣꯟ ꯑꯁꯤꯅ ꯄꯥꯎ ꯐꯥꯎꯅꯍꯜꯂꯤ ꯑꯗꯨꯒꯤ ꯃꯊꯛꯇ ꯑꯩꯈꯣꯏꯒꯤ ꯂꯣꯟ ꯑꯁꯤꯅ ꯑꯩꯈꯣꯏ ꯃꯅꯤꯄꯨꯔꯒꯤ ꯌꯨꯅꯤꯛ ꯑꯣꯏꯔꯕ ꯁꯛꯇꯝ ꯑꯃꯁꯨ ꯇꯥꯛꯂꯤ ꯑꯗꯨꯒ ꯑꯩꯈꯣꯏꯒꯤ ꯃꯅꯤꯄꯨꯔꯤ ꯂꯦꯡꯒꯣꯏꯁ ꯑꯁꯤꯅ ꯖꯥꯇꯤ ꯌꯥꯝꯂꯕ ꯖꯥꯇꯤ ꯑꯌꯥꯝꯕꯗ ꯑꯗꯨꯝ ꯈꯪꯍꯜꯂꯦ ꯑꯗꯨꯒꯤ ꯃꯇꯨꯡꯗ ꯑꯩꯈꯣꯏ ꯄꯣꯠ ꯂꯩꯕ ꯊꯕꯛ ꯆꯠꯄ ꯈꯣꯠꯄꯗꯁꯨ ꯑꯩꯈꯣꯏꯒꯤ ꯃꯅꯤꯄꯨꯔꯤ ꯂꯣꯟ ꯑꯁꯤꯅ ꯄꯣꯄꯨꯂꯔ ꯑꯣꯏꯍꯜꯂꯤ ꯑꯗꯨꯒ ꯀꯝꯟ ꯑꯣꯏꯕꯒꯤ ꯃꯇꯨꯡꯅ ꯑꯩꯈꯣꯏ ꯃꯤ ꯑꯌꯥꯝꯕ ꯄꯥꯎ ꯐꯥꯎꯅꯕ ꯍꯦꯛꯇ ꯉꯝꯃꯤ ꯑꯗꯨꯒ ꯑꯩꯈꯣꯏꯒꯤ ꯑꯁꯤꯒꯤ ꯃꯅꯤꯄꯨꯔꯤ ꯂꯣꯟ ꯑꯁꯤꯅ ꯑꯩꯈꯣꯏ ꯂꯩꯕꯥꯛ ꯃꯌꯥꯝꯁꯨ ꯁꯥꯟꯇꯤ ꯑꯣꯏꯅ ꯂꯩꯍꯜꯂꯤ ꯑꯗꯨꯒꯤ ꯃꯊꯛꯇ ꯑꯃꯨꯛ ꯑꯩꯈꯣꯏꯒꯤ ꯃꯅꯤꯄꯨꯔꯤ ꯂꯦꯡꯒꯣꯏꯁ ꯑꯁꯤꯅ ꯑꯩꯈꯣꯏꯒꯤ ꯑꯃꯒ ꯑꯃꯒ ꯁꯛ ꯆꯨ ꯈꯪꯍꯜꯂꯤ ꯑꯩꯈꯣꯏꯒꯤ ꯃꯤ ꯑꯅꯧꯕ ꯒꯨꯝꯕꯁꯨ ꯃꯣꯏꯅ ꯂꯣꯟꯁꯤꯅ ꯃꯥꯟꯅꯍꯜꯂꯒ ꯑꯩꯈꯣꯏ ꯋꯥꯔꯤ ꯍꯦꯛꯇ ꯁꯥꯟꯅꯕ ꯉꯝꯃꯤ ꯑꯗꯨꯒ ꯂꯣꯟ ꯑꯁꯤꯅ ꯌꯥꯝꯅ ꯆꯥꯎꯅ ꯑꯃꯨꯛ ꯔꯣꯜ ꯂꯧꯕꯗꯤ ꯃꯥꯟꯅ ꯐꯪꯁꯟꯒꯨꯝꯕ ꯇꯧꯕꯗꯁꯨ ꯃꯁꯤꯒꯤ ꯂꯣꯟ ꯑꯁꯤ ꯑꯗꯨꯝ ꯁꯤꯖꯤꯟꯅꯩ ꯑꯗꯨꯒ ꯃꯌꯥꯝꯅ ꯑꯥꯎꯗꯦꯟꯁ ꯃꯌꯥꯝꯁꯨ ꯑꯁꯤꯒꯤ ꯂꯣꯟ ꯑꯁꯤ ꯑꯗꯨꯝ ꯑꯟꯗꯔꯁ꯭ꯇꯦꯟꯗꯤꯡ ꯇꯧꯔ ꯑꯗꯨꯝ ꯆꯠꯂꯤ ꯑꯗꯨꯒꯤ ꯃꯔꯝꯅ ꯑꯁꯤ ꯑꯩꯈꯣꯏꯒꯤ ꯃꯅꯤꯄꯨꯔꯤ ꯂꯣꯟ ꯑꯁꯤ ꯑꯩꯈꯣꯏꯒꯤ ꯌꯥꯝ ꯄꯣꯄꯨꯂꯔ ꯑꯣꯏ ꯃꯅꯤꯄꯨꯔꯗ